ꯑꯦꯂꯕꯦꯟ ꯃꯥꯔꯆ ꯅꯥꯏꯟꯇꯤꯟ ꯅꯥꯏꯟꯇꯤ ꯐꯥꯏꯚ ꯇ꯭ꯋꯦꯜꯐ ꯃꯥꯔꯆ ꯅꯥꯏꯟꯇꯤꯟ ꯅꯥꯏꯟꯇꯤ ꯁꯕꯦꯟ ꯁꯤꯛꯁ ꯑꯣꯛꯇꯣꯕꯔ ꯇꯨ ꯊꯥꯎꯖꯟ ꯇꯨ ꯁꯕꯦꯟ ꯅꯣꯕꯦꯝꯕꯔ ꯇꯨ ꯊꯥꯎꯖꯟ ꯁꯕꯦꯟ ꯑꯦꯟ ꯑꯩꯠ ꯗꯤꯁꯦꯝꯕꯔ ꯇꯨ ꯊꯥꯎꯖꯟ ꯅꯥꯏꯟ